ꯒꯦꯝ ꯁꯥꯟꯅꯕꯗ ꯑꯩꯈꯣꯏꯅ ꯃꯤ ꯑꯃꯅ ꯑꯃꯕꯨ ꯃꯔꯨꯞ ꯃꯄꯥꯡ ꯇꯤꯟꯅꯕ ꯍꯥꯏꯕꯅꯦ ꯑꯩꯈꯣꯏ ꯄꯨꯟꯁꯤꯗ ꯃꯔꯨ ꯑꯣꯏꯕ ꯏꯁꯀꯤꯜ ꯀꯌꯥ ꯇꯥꯛꯄꯤꯕꯅꯤ ꯑꯩꯈꯣꯏ ꯒꯦꯝꯗ ꯄ꯭ꯔꯣꯕ꯭ꯂꯦꯝ ꯁꯣꯜꯕꯤꯡ ꯏꯁꯀꯤꯜ ꯀꯌꯥ ꯇꯥꯛꯄꯤꯕꯅꯤ ꯂꯣꯖꯤꯀꯦꯜ ꯊꯤꯡꯀꯤꯡꯗ ꯔꯤꯛꯁ ꯂꯧꯕꯁꯨ ꯍꯩꯕꯅꯤ ꯑꯩꯈꯣꯏ ꯒꯦꯝꯗ ꯌꯥꯎꯔꯗꯤ ꯑꯩꯈꯣꯏꯒꯤ ꯃꯁꯥꯗ ꯀꯥꯟꯅꯕ ꯀꯌꯥ ꯇꯝꯂꯤꯕꯅꯤ ꯑꯗꯨꯒꯤ ꯒꯦꯝꯗ ꯌꯥꯎꯕꯁꯦ ꯑꯩꯈꯣꯏ ꯃꯤꯑꯣꯏꯅ ꯃꯥꯏ ꯄꯥꯛꯅꯤꯡꯉꯥꯏ ꯍꯣꯠꯅꯕꯅꯤ ꯑꯗꯨꯒꯤꯗꯃꯛ ꯑꯩꯈꯣꯏꯅ ꯀꯣꯛ ꯁꯤꯖꯤꯟꯅꯕꯅꯤ ꯑꯩꯈꯣꯏꯕꯨ ꯁꯤꯡꯍꯟꯕꯅꯤ